ꯑꯩ ꯏꯁꯥꯅ ꯐꯤ ꯁꯨꯕ ꯃꯇꯝꯗ ꯅꯣꯔꯃꯦꯂꯤ ꯑꯩ ꯋꯥꯆꯤꯡ ꯃꯦꯆꯤꯟ ꯁꯤꯖꯤꯟꯅꯩ ꯑꯩꯅ ꯋꯥꯆꯤꯡ ꯃꯦꯆꯤꯟ ꯁꯤꯖꯤꯟꯅꯕꯁꯤꯗꯩꯗ ꯏꯁꯤꯡ ꯃꯥꯡꯕꯒꯤ ꯆꯥꯡꯁꯦ ꯍꯟꯁꯨ ꯍꯟꯊꯩ ꯑꯗꯒꯤ ꯊꯨꯁꯨ ꯊꯨꯕ ꯍꯥꯏꯇꯥꯔꯦ ꯍꯥꯏꯗꯤ ꯑꯩꯈꯣꯏꯅ ꯄꯨꯈꯤ ꯄꯨꯈꯤ ꯄꯨꯈꯤꯗꯒꯤ ꯑꯩꯈꯣꯏꯅ ꯀꯦꯅꯣ ꯆꯥꯝꯕ ꯃꯇꯝꯗ ꯏꯁꯤꯡ ꯃꯥꯡꯕꯒꯤ ꯆꯥꯡꯁꯦ ꯌꯥꯝꯅ ꯃꯥꯡꯉꯦ ꯍꯥꯏꯇꯥꯔꯦ ꯑꯗꯒꯤ ꯁꯦꯡꯕꯒꯤ ꯆꯥꯡꯁꯨ ꯈꯔ ꯋꯥꯠꯄ ꯍꯥꯏꯇꯥꯔꯦ ꯑꯩꯈꯣꯏ ꯃꯦꯆꯤꯟꯅ ꯁꯨꯔꯛꯄꯁꯤꯒ ꯑꯩꯈꯣꯏ ꯈꯨꯠꯅ ꯁꯨꯕꯁꯤꯒ ꯃꯦꯆꯤꯟꯅ ꯁꯨꯕꯁꯤꯅ ꯈꯔ ꯍꯦꯜꯂꯦ ꯑꯗꯨꯒ ꯑꯩꯈꯣꯏꯒꯤ ꯃ ꯗ꯭ꯔꯥꯏ ꯇꯧꯔꯛꯄ ꯃꯇꯝꯗꯗꯤ ꯀꯪꯍꯟꯕ ꯃꯇꯝꯗꯗꯤ ꯑꯩꯈꯣꯏꯒꯤ ꯅꯨꯡꯁꯥ ꯁꯥꯔꯒꯅ ꯑꯩꯈꯣꯏꯒꯤ ꯅꯨꯡꯁꯥ ꯐꯪꯕ ꯖꯒꯥꯗ ꯊꯣꯛꯑꯒ ꯐꯧꯕꯤꯕ ꯑꯗꯨꯒ ꯀꯩꯒꯨꯝꯕ ꯅꯣꯡ ꯇꯥꯔꯛꯄ ꯑꯣꯏꯔꯒꯅ ꯐꯤꯗꯣ ꯀꯪꯗ ꯀꯪꯍꯟꯗꯕꯗꯤ ꯌꯥꯗꯕꯅꯤꯅ ꯑꯩꯈꯣꯏꯒꯤ ꯋꯥꯁꯤꯡ ꯃꯦꯆꯤꯟꯗꯒꯤ ꯑꯩꯩꯈꯣꯏ ꯗ꯭ꯔꯥꯏꯌꯔꯗꯣ ꯁꯤꯖꯤꯟꯅꯔꯒ ꯑꯈꯣꯏꯒꯤ ꯅꯣꯡ ꯆꯣꯠꯂꯣꯏꯗꯕ ꯖꯒꯥ ꯑꯩꯈꯣꯏꯒꯤ ꯀꯕꯔ ꯐꯪꯕ ꯖꯒꯥꯗ ꯀꯦꯅꯣꯁꯦ ꯀꯦꯅꯣ ꯇꯧꯋꯦ ꯐꯤꯁꯦ ꯀꯪꯍꯜꯂꯦ ꯑꯗꯨꯒ ꯑꯈꯣꯏꯒꯤ ꯍꯧꯖꯤꯛꯀꯤ ꯁꯤꯖꯤꯟꯅꯒꯤꯕ ꯐꯤꯁꯨꯕꯗ ꯁꯤꯖꯤꯟꯅꯈꯤꯕ ꯏꯁꯤꯡꯗꯣ ꯌꯥꯔ ꯌꯥꯔꯤꯕꯃꯈꯩ ꯑꯩꯈꯣꯏꯒꯤ ꯃꯥꯡ ꯃꯥꯡ ꯀ ꯀꯔꯤꯗ ꯃꯥꯡꯍꯟꯗꯒꯦ ꯍꯥꯏꯕ ꯃꯇꯝꯗ ꯑꯩꯈꯣꯏꯒꯤ ꯍꯧꯖꯤꯛꯀꯤ ꯐꯤ ꯁꯨꯈꯤꯕꯒꯤ ꯑꯩꯈꯣꯏꯒꯤ ꯐꯤꯖꯨꯝꯗꯣ ꯑꯩꯈꯣꯏꯒꯤ ꯐꯤ ꯑꯃꯣꯠꯄ ꯈꯔ ꯑꯩꯈꯣꯏꯒꯤ ꯀꯥꯔꯄꯦꯠꯃꯛ ꯑꯣꯏꯔꯒꯁꯨ ꯑꯗꯨꯗ ꯁꯤꯖꯤꯟꯅꯕꯁꯤ ꯑꯗꯨꯗ ꯑꯗꯨ ꯆꯥꯝꯕꯒꯤ ꯁꯤꯖꯤꯟꯅꯕꯗ ꯑꯗꯨꯃꯥꯏꯅ ꯀꯦꯅꯣ ꯇꯧꯋꯦ ꯀꯩꯅꯣꯗꯣ ꯑꯩꯈꯣꯏꯒꯤ ꯏꯁꯤꯡꯗ ꯁꯦꯐ ꯇꯧꯕ ꯉꯝꯃꯦ